ꯍꯧꯖꯤꯛꯇꯤ ꯃꯣꯕꯥꯏꯜꯒꯤ ꯖꯨꯛꯅꯤꯅ ꯐꯣꯟꯒꯤ ꯖꯨꯛꯅꯤꯅ ꯑꯗꯨꯝ ꯁꯣꯁꯦꯜ ꯃꯦꯗꯤꯌꯥꯗ ꯑꯗꯨꯝ ꯐꯪꯉꯦ ꯍꯥꯏꯗꯤ ꯈꯨꯗꯣꯡꯆꯥꯕꯁꯤ ꯑꯗꯨꯝ ꯑꯅꯝꯕꯅ ꯐꯪꯉꯦ ꯑꯗꯨꯝ ꯀꯩꯒꯨꯝꯕ ꯐꯣꯟꯒꯤ ꯈꯨꯗꯣꯡꯆꯥꯕ ꯂꯩꯔꯝꯗ꯭ꯔꯒꯁꯨ ꯑꯗꯨꯝ ꯊꯤꯒꯅꯤ ꯍꯥꯏꯗꯤ ꯃꯥꯅ ꯄꯥꯝꯃꯤꯕ ꯂꯥꯏꯟꯗꯨ ꯄꯥꯝꯃꯨꯕꯅꯤꯅ ꯄꯥꯝꯖꯔꯨꯕꯅꯤꯅ ꯑꯗꯨꯒꯤ ꯂꯥꯏꯟꯗꯨ ꯀꯩꯅꯣꯗ ꯊꯤꯒꯅꯤ ꯍꯥꯏꯗꯤ ꯑꯩꯈꯣꯏ ꯃꯅꯤꯄꯨꯔꯒꯤ ꯂꯩꯕ ꯈꯨꯃꯟ ꯂꯝꯄꯥꯛꯇ ꯆꯪꯉꯒ ꯏꯁꯄꯣꯔꯠꯀꯤ ꯑꯣꯏꯕꯅꯤꯅ ꯂꯝꯄꯥꯛꯇ ꯆꯪꯉꯒ ꯃꯔꯤ ꯂꯩꯅꯕ ꯗꯤꯄꯥꯔꯃꯦꯟꯁꯤꯡꯗ ꯍꯪꯂꯒ ꯊꯤꯔꯒ ꯑꯗꯨꯕꯨꯗꯤ ꯇꯧꯒꯅꯤ ꯑꯗꯨ ꯍꯧꯖꯤꯛꯇꯤ ꯑꯗꯨꯗꯣ ꯐꯣꯟꯒꯤ ꯖꯨꯛꯅꯤꯅ ꯐꯣꯟ ꯌꯥꯝ ꯆꯥꯎꯈꯠꯂꯕ ꯃꯇꯝꯅꯤꯅ ꯁꯣꯁꯦꯜ ꯃꯦꯗꯤꯌꯥꯗ ꯑꯗꯨꯝ ꯑꯅꯝꯕꯅ ꯐꯪꯉꯦ ꯍꯧꯖꯤꯛꯇꯤ ꯑꯗꯨꯝ ꯊꯥꯒꯠꯂꯛꯑꯦ ꯍꯥꯏꯗꯤ ꯑꯃꯒꯤ ꯑꯣꯏꯔꯣ ꯑꯃꯒꯤ ꯑꯣꯏꯔꯣ ꯑꯗꯨꯝ ꯊꯕꯛꯀꯤ ꯑꯣꯏꯔꯣ ꯑꯦꯅꯤ ꯑꯦꯅꯤ ꯀꯩꯅꯣ ꯄ꯭ꯔꯣꯕ꯭ꯂꯦꯝ ꯑꯗꯨꯝ ꯁꯣꯁꯦꯟ ꯃꯦꯗꯤꯌꯥꯗ ꯐꯪꯉꯕ ꯃꯇꯝꯅꯤꯅ ꯍꯧꯖꯤꯛꯇꯤ ꯑꯗꯨꯝ ꯋꯥꯔꯤ ꯁꯥꯅꯔꯦ ꯌꯥꯔꯕ ꯃꯇꯝꯅꯤꯅ ꯂꯣꯏꯅꯃꯛ ꯑꯗꯨꯅ ꯑꯗꯨꯃꯥꯏꯅ ꯇꯧꯔꯒ ꯑꯣꯟꯂꯥꯏꯟꯗ ꯂꯣꯏꯅ ꯇꯧꯕ ꯌꯥꯔꯕ ꯃꯇꯝꯅꯤ ꯍꯧꯖꯤꯛꯇꯤ ꯑꯗꯨꯅ ꯖꯨꯛꯁꯦ ꯌꯥꯝ ꯆꯥꯎꯈꯠꯂꯕꯅꯤꯅ ꯑꯗꯨꯝ ꯑꯗꯨꯒꯤ ꯂꯥꯏꯔꯦ ꯑꯗꯨꯒ ꯑꯩꯒꯤ ꯈꯪꯅꯕ ꯑꯗꯨ ꯈꯪꯅꯕ ꯏꯃꯥꯟꯅꯕ ꯑꯣꯔ ꯑꯃ ꯑꯩꯒꯤ ꯔꯤꯂꯦꯇꯤꯞ ꯂꯩꯔꯤꯕ ꯁꯥꯔꯀꯟ ꯑꯩꯅ ꯈꯪꯅ ꯆꯥꯟꯅꯖꯔꯤꯕ ꯃꯤꯁꯤꯡꯁꯤꯗ ꯍꯪꯉꯒ ꯊꯤꯔꯒ ꯇꯧꯔꯒ ꯑꯗꯨꯃꯥꯏꯅ ꯇꯧꯔꯒ ꯆꯪꯂꯒ ꯋꯥꯔꯤꯗꯣ ꯀꯨꯞꯅ ꯁꯥꯟꯅꯔ ꯃꯇꯨꯡ ꯈꯪꯉꯒ ꯑꯗꯨꯏ ꯃꯈꯥ ꯇꯥꯕꯗ ꯋꯥꯔꯤꯗꯣ ꯂꯣꯏꯔ ꯃꯇꯨꯡꯗ ꯑꯃꯨꯛ ꯑꯩꯒꯤ ꯌꯨꯝꯗ ꯏꯃꯨꯡ ꯃꯅꯨꯡꯗ ꯇꯥꯟꯅꯔꯒ ꯈꯟꯅꯔꯒ ꯇꯧꯕ ꯌꯥꯒꯗ꯭ꯔ ꯌꯥꯔꯣꯏ ꯍꯥꯏꯕꯗꯨ ꯑꯗꯨꯃꯥꯏꯅ ꯇꯧꯅꯔꯒ ꯈꯟꯅꯔꯒ ꯏꯃꯨꯡ ꯃꯅꯨꯡ ꯑꯍꯜ ꯑꯣꯏꯔꯤꯕ ꯏꯃꯥ ꯕꯕꯥ ꯍꯥꯏꯗꯤ ꯂꯩꯔꯤꯕ ꯑꯩꯒꯤ ꯏꯌꯥꯝꯕ ꯏꯊꯛꯊꯣꯡꯕꯁꯤꯡꯁꯤꯗ ꯈꯟꯅꯔꯒ ꯇꯥꯅꯔꯒ ꯑꯗꯨꯝ ꯑꯗꯨꯃꯥꯏꯅ ꯇꯧꯔꯒ ꯈꯨꯗꯣꯡꯆꯥꯕꯗꯨ ꯀꯣꯔꯁꯇꯨ ꯆꯠꯀꯦ ꯈꯣꯠꯀꯦꯕꯨ ꯍꯥꯏꯔꯁꯨ ꯑꯃꯕꯨ ꯑꯣꯏꯔꯁꯨ ꯑꯃꯕꯨ ꯑꯣꯏꯔꯁꯨ ꯑꯗꯨ ꯍꯪꯉꯒ ꯊꯤꯔꯒ ꯈꯣꯠꯂꯒ ꯑꯗꯨꯃꯥꯏꯅ ꯇꯧꯔꯅꯤ ꯑꯗꯨꯒ ꯊꯣꯏꯗꯣꯛꯅ ꯋꯥꯕ ꯍꯥꯏꯗꯨꯗꯤ ꯑꯣꯏꯔꯔꯣꯏ ꯍꯥꯏꯗꯤ ꯊꯤꯕꯒꯤ ꯈꯨꯗꯣꯡꯆꯥꯕ ꯀꯣꯔꯁꯀꯤ ꯑꯣꯏꯔꯁꯨ ꯈꯨꯃꯅ ꯂꯝꯄꯥꯛꯇ ꯑꯗꯨꯝ ꯌꯥꯒꯅꯤ ꯑꯗꯨꯗꯒꯤ ꯁꯣꯁꯦꯟ ꯃꯦꯗꯤꯌꯥꯗ ꯑꯗꯨꯝ ꯐꯪꯏ ꯏꯃꯥꯟꯅꯕꯁꯤꯡ ꯑꯃ ꯑꯃ ꯈꯪꯕ ꯃꯌꯥꯝ ꯂꯩꯔꯝꯕꯁꯨ ꯌꯥꯏ ꯂꯩꯁꯨ ꯂꯩ ꯑꯗꯨꯗ ꯍꯪꯉꯒ ꯊꯤꯔꯒ ꯑꯗꯨꯃꯥꯏꯅ ꯇꯧꯔꯒ ꯑꯗꯨꯝ ꯌꯨꯝꯒꯤ ꯀꯟꯗꯤꯁꯟꯁꯨ ꯌꯦꯡꯉꯒ ꯌꯨꯝꯒꯤ ꯍꯥꯏꯐꯦꯠ ꯌꯨꯝꯒꯤ ꯄ꯭ꯔꯣꯕ꯭ꯂꯦꯝ ꯍꯥꯏꯗꯤ ꯏꯃꯥ ꯕꯕꯥꯒꯤ ꯑꯩ ꯁꯤ ꯇꯧꯒꯦ ꯈꯣꯠꯀꯦ ꯍꯥꯏꯕꯗꯨꯁꯨ ꯍꯪꯉꯒ ꯈꯣꯠꯂꯒ ꯏꯁꯄꯣꯔꯠꯀꯤ ꯂꯥꯏꯟꯗ ꯁꯤ ꯆꯠꯀꯦ ꯑꯩ ꯍꯥꯏꯕꯗꯨ ꯍꯥꯏꯔꯒ ꯑꯗꯨꯃꯥꯏꯅ ꯇꯧꯔꯒ ꯀꯣꯔꯁꯀꯤ ꯈꯨꯗꯣꯡ ꯆꯥꯕꯗꯨ ꯑꯗꯨꯃꯥꯏꯅꯗꯤ ꯑꯣꯏꯑꯦ ꯑꯗꯨ ꯑꯗꯨꯃꯥꯏꯅ ꯊꯤꯔꯒ ꯑꯗꯨꯝ ꯊꯣꯏꯗꯣꯛꯅ ꯀꯩꯅꯣ ꯑꯣꯏꯗ꯭ꯔꯦ ꯑꯗꯨꯒꯤ ꯑꯣꯏꯅꯗꯤ ꯋꯥꯕ ꯍꯥꯏꯗꯨꯗꯤ ꯑꯣꯏꯗ꯭ꯔꯦ ꯑꯗꯨꯃꯥꯏꯅ ꯇꯧꯑꯦ